ꯑꯩꯅ ꯇ꯭ꯔꯦꯅꯤꯡ ꯇꯧꯔꯛꯄꯁꯦ ꯀꯦꯅꯣꯗ ꯇꯧꯔꯛꯑꯦ ꯑꯩ ꯑꯗꯨꯝ ꯀꯜꯀꯇꯥꯗ ꯑꯥꯔ ꯑꯥꯏ ꯄꯤ ꯇꯤꯅ ꯑꯃ ꯏꯟꯁꯇꯤꯇꯨꯁꯟ ꯑꯃ ꯂꯩꯌꯦ ꯔꯤꯖꯅꯦꯜ ꯏꯟꯁꯇꯤꯇꯨꯁꯟ ꯑꯣꯞ ꯄ꯭ꯔꯤꯟꯇꯤꯡ ꯑꯦꯟ ꯇꯦꯛꯅꯣꯂꯣꯖꯤ ꯑꯅ ꯑꯟ ꯑꯗꯨꯒꯤ ꯑꯔ ꯑꯥꯏ ꯄꯤ ꯇꯤꯁꯤꯗ ꯇꯝꯃꯛꯑꯦ ꯑꯩꯒꯤ ꯑꯣꯖꯥ ꯃꯌꯥꯝꯁꯨ ꯂꯩ ꯑꯩ ꯐꯖꯅ ꯇꯥꯛꯄꯤꯔꯛꯑꯦ ꯄ꯭ꯔꯛꯇꯤꯀꯦꯜ ꯑꯣꯏꯅ ꯐꯖꯅ ꯄꯨꯕꯤ ꯃꯣꯏꯅ ꯑꯗꯨꯒ ꯑꯩꯅ ꯈ꯭ꯋꯥꯏꯗꯒꯤ ꯄꯥꯝꯖꯕ ꯀꯩꯅꯣꯗꯤ ꯁꯩꯇꯖꯤꯠ ꯔꯦꯁꯤ ꯌꯥꯝꯅ ꯄꯥꯝꯖꯩ ꯑꯩ